ꯍꯦꯜꯂꯣ ꯅꯨꯡꯉꯥꯏꯔꯤꯕ꯭ꯔꯣ ꯀꯩꯅꯣ ꯇꯧ ꯀꯩꯅꯣ ꯒꯥꯔꯗꯦꯟ ꯑꯃ ꯇꯧꯕꯁꯤꯗ ꯃꯔꯨ ꯃꯔꯥꯡ ꯊꯥꯕ ꯈꯣꯠꯄ ꯇꯧꯕꯩ ꯃꯇꯥꯡꯗ ꯈꯔ ꯋꯥꯔꯤ ꯁꯥꯟꯅꯁꯤꯅꯦ ꯌꯥꯕ꯭ꯔꯣ ꯑꯣ ꯑꯩꯁꯨ ꯅꯧꯅ ꯁꯤꯗ ꯃꯔꯨ ꯃꯔꯥꯡ ꯊꯥꯕꯒꯤ ꯈꯔ ꯇꯧꯕꯅꯦ ꯃꯔꯨ ꯃꯔꯥꯡ ꯊꯥꯕꯁꯤꯗ ꯍꯧꯕ ꯈꯔ ꯌꯥꯎꯔꯦ ꯍꯧꯗꯕ ꯈꯔ ꯌꯥꯎꯔꯦ ꯐꯅꯌꯥꯝ ꯍꯥꯏꯗꯤ ꯃꯤꯛꯁ ꯑꯣꯏꯅ ꯈꯔ ꯊꯥꯔꯦ ꯑꯃꯠꯇ ꯑꯣꯏꯅ ꯊꯥꯗ꯭ꯔꯦ ꯕꯤꯠꯔꯨꯠꯀꯨꯝꯕ ꯀꯣꯕꯤꯒꯨꯝꯕ ꯀꯩꯒꯨꯝꯕ ꯁꯨꯝꯕ ꯈꯔ ꯊꯥꯔꯦ ꯑꯇꯣꯞꯄ ꯒꯥꯔꯗꯦꯟ ꯃꯆꯥꯁꯤꯗ ꯗ꯭ꯔꯥꯒꯣꯟ ꯐ꯭ꯔꯨꯠ ꯀꯨꯝꯕ ꯀꯩꯒꯨꯝꯕꯁꯨ ꯈꯔ ꯊꯥꯖꯤꯜꯂꯦ ꯊꯥꯖꯤꯟꯕꯁꯤꯗ ꯑꯇꯩꯗꯤ ꯈꯔ ꯈꯔ ꯐꯔꯦ ꯑꯗꯨꯗ ꯃꯔꯛꯁꯤꯗ ꯑꯩꯈꯣꯏꯒꯤ ꯀꯣꯕꯤꯁꯦ ꯐꯨꯟ ꯊꯥꯔꯝꯕꯗꯒꯤ ꯃꯅꯥꯁꯤ ꯄꯨꯂꯞ ꯍꯨꯜꯂꯛꯄ ꯀꯃꯥꯏꯅ ꯇꯧꯈ꯭ꯤꯅꯣ ꯀꯩꯒꯤꯅꯣꯁꯦ ꯑꯝꯐꯧ ꯈꯪꯗ꯭ꯔꯕ ꯅꯪꯉꯣꯟꯗ ꯊꯦꯡꯅꯕ ꯈꯣꯠꯄꯒ ꯌꯥꯎꯕ꯭ꯔꯣ ꯎꯝ

ꯎꯝ ꯎꯝ

ꯎꯝ ꯎꯝ

ꯑꯇꯣꯞꯄ ꯕꯤꯠꯔꯨꯠꯁꯨ ꯀꯩꯁꯨ ꯃꯅꯥ ꯃꯁꯤꯡ ꯑꯣꯏꯅ ꯗꯦꯀꯣꯔꯦꯁꯟꯒꯨꯝꯕ ꯉꯥꯛ ꯊꯥꯏ ꯑꯗꯒꯤ ꯅꯣꯡꯐꯥꯗꯣꯛꯁꯨ ꯍꯥꯏꯗꯤ ꯑꯣꯔꯒꯥꯅꯤꯛ ꯑꯣꯏꯅ ꯊꯕꯥꯅꯤꯗ ꯑꯣꯔꯒꯥꯅꯤꯛ ꯑꯣꯏꯅ ꯊꯥꯕꯁꯤꯗ ꯑꯣꯔꯒꯥꯅꯤꯛꯇ ꯇꯧꯔꯒ ꯊꯥꯕꯁꯤꯅ ꯍꯦꯟꯅ ꯐꯩ ꯍꯛꯆꯥꯡꯗꯁꯨ ꯐꯩꯗꯅ ꯑꯗꯨꯅ

ꯎꯝ

ꯎꯝ ꯍꯣꯏ ꯑꯗꯨꯅꯕꯨꯗꯤ ꯐꯩ ꯎꯝ ꯆꯥꯕꯗꯨꯗ ꯑꯗꯨꯗ ꯁꯨꯝ ꯏꯁꯥꯁꯨ ꯐꯩ ꯎꯝ

ꯎꯝ ꯎꯝ ꯎꯝ ꯎꯝ ꯑꯣꯏꯗꯦ ꯑꯣꯏꯗꯦ

ꯍꯣꯜ ꯍꯣꯏ ꯐꯔꯦ ꯌꯥꯝ ꯌꯥꯝ ꯅꯨꯡꯉꯥꯏꯔꯦ ꯅꯪꯒ ꯋꯥꯔꯤ ꯁꯥꯟꯅꯕꯁꯦ ꯑꯗꯣ ꯑꯗꯨꯝ ꯃꯔꯛ ꯃꯔꯛꯇ ꯀꯩꯀꯩ ꯂꯩꯔꯁꯨ ꯑꯗꯨꯝ

ꯍꯣꯏ ꯑꯥ ꯍꯣꯏ ꯍꯣꯏ ꯐꯔꯦ ꯐꯔꯦ ꯐꯔꯦ ꯑꯗꯨꯗꯤ ꯃꯊꯪ ꯀꯩꯅꯣꯗꯒꯤ ꯂꯩꯕꯗꯨꯁꯨ ꯑꯗꯨꯝ ꯊꯦꯡꯅꯔꯒ ꯋꯥꯔꯤ ꯁꯥꯟꯅꯔꯁꯤ ꯎꯝ ꯎꯝ ꯎꯝ ꯐꯔꯦ ꯐꯔꯦ ꯐꯔꯦ